ꯃꯅꯤꯄꯨꯔꯗ ꯆꯠꯅꯔꯤꯕ ꯇꯣꯉꯥꯟ ꯇꯣꯉꯥꯟꯕ ꯂꯥꯏꯅꯤꯡꯁꯤꯡ ꯑꯁꯤꯅ ꯑꯃꯒ ꯑꯃꯒ ꯀꯔꯝꯅ ꯂꯩꯅꯕꯒꯦ ꯍꯥꯏꯕꯕꯨ ꯑꯩꯈꯣꯏ ꯑꯃꯒ ꯑꯃꯒ ꯅꯨꯡꯁꯤ ꯆꯥꯅꯅ ꯂꯩꯃꯤꯟꯅꯩ ꯀꯔꯤꯒꯤꯅꯣ ꯍꯥꯏꯕ ꯃꯇꯝꯗ ꯂꯝꯗꯝ ꯑꯁꯤꯗꯗꯤ ꯑꯩꯈꯣꯏ ꯖꯥꯇꯤ ꯑꯅꯤ ꯖꯥꯇꯤ ꯑꯍꯨꯝꯁꯤ ꯂꯣꯟ ꯂꯣꯏꯅ ꯃꯅꯤꯄꯨꯔꯤ ꯂꯣꯟꯅꯔꯒ ꯃꯅꯤꯄꯨꯔ ꯂꯣꯟ ꯑꯗꯨꯝ ꯄꯥꯎ ꯐꯥꯎꯅꯩ ꯅꯨꯡꯁꯤ ꯆꯥꯟꯅꯅ ꯂꯩꯃꯤꯟꯅꯩ ꯑꯃꯒ ꯑꯃꯒ ꯏꯖꯠ ꯇꯧꯅꯩ ꯍꯥꯏꯗꯤ ꯍꯔꯥꯎ ꯀꯨꯝꯍꯩ ꯂꯥꯛꯄ ꯃꯇꯝꯗꯁꯨ ꯆꯠꯅꯩ ꯊꯣꯛꯅꯩ ꯑꯩꯈꯣꯏꯗ ꯍꯥꯏꯕꯗꯤ ꯈꯠꯅ ꯆꯩꯅꯕꯒꯤ ꯍꯥꯏꯕꯒꯤ ꯀꯔꯤꯝꯇ ꯂꯩꯇꯦ ꯑꯁꯨꯃꯥꯏ ꯇꯧꯗꯅ ꯅꯨꯡꯁꯤ ꯆꯥꯟꯅꯅ ꯑꯩꯈꯣꯏ ꯂꯩꯃꯤꯟꯅꯩ ꯆꯤꯡꯒꯤ ꯃꯤ ꯇꯝꯒꯤ ꯃꯤ ꯌꯥꯝꯅ ꯅꯨꯡꯁꯤꯅꯅ ꯂꯩꯃꯤꯟꯅꯩ ꯑꯩꯈꯣꯏ